ꯁꯥꯔ ꯁꯥꯔꯅ ꯇ꯭ꯔꯥꯕꯦꯜ ꯑꯦꯖꯦꯟ ꯑꯣꯏꯕꯅꯤꯅ ꯁꯥꯔꯗ ꯀꯔꯤꯒꯨꯝꯕ ꯋꯥꯐꯝ ꯈꯔ ꯍꯪꯖꯒꯦ ꯅꯍꯥꯟꯒꯤ ꯁꯥꯔ ꯑꯩꯈꯣꯏꯒꯤ ꯇ꯭ꯔꯦꯟꯗ ꯆꯠꯄꯒꯤ ꯂꯝꯀꯣꯏꯕ ꯆꯠꯄꯒꯤ ꯋꯥꯐꯝꯗꯨ ꯁꯥꯔ ꯑꯩꯒꯤ ꯑꯣꯏꯅ ꯄ꯭ꯔꯣꯃꯣꯁꯅꯦꯜ ꯑꯣꯐꯔ ꯑꯃꯈꯛ ꯐꯪꯖꯩ ꯁꯥꯔ ꯃꯁꯤꯒꯤ ꯑꯀꯨꯞꯄ ꯃꯔꯣꯜꯁꯦ ꯑꯩ ꯐꯖꯅ ꯈꯪꯖꯗ꯭ꯔꯦ ꯑꯗꯨ ꯁꯥꯔꯅ ꯃꯁꯤ ꯃꯇꯦꯡ ꯈꯤꯇꯪ ꯄꯥꯡꯕꯤꯌꯣꯅ ꯍꯥꯏꯖꯒꯦ ꯍꯥꯏꯕꯒꯤ ꯃꯦꯁꯦꯖ ꯑꯁꯤ ꯊꯥꯔꯛꯄꯅꯤ ꯁꯥꯔ